ꯅꯦꯁꯅꯦꯜ ꯑꯃꯁꯨꯡ ꯏꯟꯇꯔꯅꯦꯁꯅꯦꯜꯒꯤ ꯊꯥꯛꯇꯁꯨ ꯁꯥꯟꯅꯔꯤꯕ ꯑꯗꯣꯝꯒꯤ ꯃꯐꯝ ꯑꯦꯔꯤꯌꯥ ꯔꯥꯖ꯭ꯌꯗ ꯄꯥꯡꯊꯣꯛꯄ ꯁꯥꯟꯅ ꯈꯣꯠꯅꯕꯒꯤ ꯊꯧꯔꯝꯁꯤꯡ ꯅꯠꯇ꯭ꯔꯒ ꯇꯣꯔꯅꯥꯃꯦꯟꯁꯤꯡ ꯑꯗꯨ ꯀꯔꯤ ꯀꯔꯤꯅꯣ ꯊꯧꯔꯝꯁꯤꯡ ꯑꯗꯨꯗ ꯃꯤꯑꯣꯏ ꯀꯌꯥ ꯑꯃꯁꯨꯡ ꯀꯔꯝꯕ ꯆꯍꯤꯒꯤ ꯀꯥꯡꯂꯨꯞꯁꯤꯡꯅ ꯁꯔꯨꯛ ꯌꯥꯒꯅꯤ ꯋꯥꯠ ꯑꯥꯔ ꯗ ꯏꯁꯄꯣꯔꯠꯁ ꯏꯚꯦꯟꯁ ꯑꯣꯔ ꯇꯣꯔꯅꯥꯃꯦꯟꯁ ꯀꯟꯗꯛ ꯏꯟ ꯌꯣꯔ ꯄ꯭ꯂꯦꯁ ꯑꯦꯔꯤꯌꯥ ꯏꯁꯇꯦꯠ ꯗꯦꯠ ꯑꯥꯔ ꯑꯣꯜꯁꯣ ꯄ꯭ꯂꯦꯠ ꯑꯦꯠ ꯅꯦꯁꯅꯦꯜ ꯑꯦꯟ ꯏꯟꯇꯔꯅꯦꯁꯅꯦꯜ ꯂꯦꯕꯦꯜ ꯍꯥꯎ ꯃꯦꯅꯤ ꯄꯤꯄꯜ ꯑꯦꯟ ꯋꯥꯠ ꯑꯦꯖ ꯒ꯭ꯔꯨꯞ ꯋꯤꯜ ꯄꯥꯔꯇꯤꯁꯤꯄꯦꯠ ꯏꯟ ꯗ ꯏꯚꯦꯟꯁ ꯑꯦꯔꯤꯌꯥꯒꯤ ꯏꯁꯄꯣꯔꯠꯁ ꯍꯥꯏꯕꯁꯤ ꯗꯤ ꯑꯦꯁ ꯑꯦꯜ ꯂꯤꯛ ꯗꯤꯁꯇ꯭ꯔꯤꯛ ꯂꯦꯕꯦꯜꯒꯤ ꯏꯁꯄꯣꯔꯠ ꯁꯥꯟꯅꯕꯅꯤ ꯁꯤꯗ ꯑꯩꯈꯣꯏꯅ ꯇꯤꯝ ꯀ꯭ꯂꯕ ꯀ꯭ꯂꯕ ꯀ꯭ꯂꯕ ꯀ꯭ꯂꯕ ꯂꯤꯛ ꯀꯧꯔꯒ ꯑꯃꯗꯤ ꯁꯦꯃꯤ ꯐꯥꯏꯅꯦꯜ ꯑꯗꯨꯒ ꯀ꯭ꯋꯥꯇꯔ ꯐꯥꯏꯅꯦꯜ ꯁꯦꯃꯤ ꯐꯥꯏꯅꯦꯜ ꯐꯥꯏꯅꯦꯜ ꯁꯥꯟꯅꯒꯗꯕꯅꯤ ꯃꯁꯤꯒꯤ ꯃꯇꯨꯡꯗ ꯑꯩꯈꯣꯏ ꯅꯦꯁꯅꯦꯜꯒꯤ ꯑꯗꯨꯃꯥꯏꯅ ꯏꯁꯇꯦꯞ ꯕꯥꯏ ꯏꯁꯇꯦꯞ ꯂꯥꯛꯀꯅꯤ ꯑꯗꯨꯒ ꯄ꯭ꯂꯦꯌꯥꯔꯁꯤꯡ ꯑꯁꯤꯅ ꯑꯦꯂꯕꯦꯟ ꯃꯦꯟ ꯑꯣꯏꯒꯅꯤ ꯍꯥꯏꯗꯤ ꯔꯤꯐ꯭ꯔꯤꯜ ꯂꯥꯏꯟ ꯃꯦꯟ ꯑꯅꯤ ꯂꯩꯒꯅꯤ ꯑꯗꯨꯒ ꯃꯦꯟ ꯔꯦꯐ꯭ꯔꯤ ꯑꯃ ꯂꯩꯒꯅꯤ ꯁꯨꯃꯥꯏꯅ ꯂꯩ ꯍꯥꯏꯔꯤꯕ ꯍꯧꯖꯤꯛꯀꯤ ꯗꯤꯁꯇ꯭ꯔꯤꯛ ꯂꯦꯕꯦꯜꯒꯤꯁꯤꯗ ꯑꯩꯈꯣꯏꯒꯤ ꯗꯤꯁꯇ꯭ꯔꯤꯛ ꯗꯤꯁꯇ꯭ꯔꯤꯛꯀꯤ ꯑꯣꯏꯅ ꯗꯤꯁꯇ꯭ꯔꯤꯛꯀꯤ ꯃꯈꯥꯗ ꯂꯩꯕ ꯀ꯭ꯂꯕꯁꯤꯡ ꯃꯌꯥꯝ ꯑꯃ ꯄꯨꯟꯁꯤꯜꯂꯒ ꯍꯥꯟꯅ ꯔꯦꯖꯤꯁꯇꯔ ꯇꯧꯁꯤꯜꯂꯒ ꯃꯁꯤꯗ ꯁꯥꯟꯅꯒꯅꯤ ꯑꯦꯂꯕꯦꯟ ꯄ꯭ꯂꯦꯌꯔꯁ ꯁꯥꯟꯅꯒꯅꯤ ꯃꯁꯤꯒꯤꯁꯤꯗ ꯂꯤꯛ ꯍꯥꯟꯅ ꯀꯥꯎꯔꯅꯤ ꯂꯤꯛ ꯂꯣꯏꯔꯒ ꯅꯣꯛ ꯑꯥꯎꯠ ꯂꯥꯛꯑꯅꯤ ꯅꯣꯛ ꯑꯥꯎꯠ ꯂꯣꯏꯔꯒ ꯀ꯭ꯋꯥꯇꯔ ꯑꯗꯨꯒ ꯁꯦꯃꯤ ꯑꯗꯨꯒ ꯃꯊꯪꯗ ꯁꯨꯃꯥꯏꯅ ꯃꯥ ꯃꯥꯒꯤ ꯏꯁꯇꯦꯠꯀꯤ ꯑꯃꯗꯤ ꯗꯤꯁꯇ꯭ꯔꯤꯛꯀꯤ ꯏꯁꯇꯦꯠꯀꯤ ꯑꯃꯗꯤ ꯅꯦꯁꯅꯦꯜ ꯏꯟꯇꯔꯅꯦꯁꯅꯦꯜ ꯁꯨꯃꯥꯏꯅ ꯁꯨꯝ ꯂꯥꯛꯀꯅꯤ